ꯑꯩꯅ ꯌꯨꯝꯒꯤ ꯑꯩꯅ ꯌꯨꯝꯒꯤ ꯑꯀꯣꯏꯕꯗ ꯈ꯭ꯋꯥꯏꯗꯩ ꯄꯥꯝꯕ ꯁꯍꯔꯒꯤ ꯑꯀꯣꯏꯕꯗ ꯄꯥꯝꯕꯗꯤ ꯌꯨꯝꯗ ꯊꯥꯕ ꯍꯤꯡꯒꯣꯜ ꯄꯣꯠ ꯆꯩ ꯊꯥꯕ ꯑꯃꯁꯨ ꯄꯥꯝꯃꯦ ꯑꯗꯒꯤ ꯂꯩꯔꯤꯕ ꯈꯨꯡꯒꯪ ꯅꯠꯇ꯭ꯔꯒꯅ ꯂꯝ ꯑꯗꯨꯗ ꯐꯖꯈ꯭ꯔꯕ ꯒꯥꯔꯗꯦꯟ ꯃꯆꯥ ꯃꯁꯨ ꯑꯃ ꯂꯩꯕ ꯄꯥꯝꯃꯦ ꯋꯥꯈꯜ ꯁꯥꯟꯇꯤ ꯑꯣꯏꯅꯕ ꯑꯃꯁꯨꯡ ꯄꯨꯛꯆꯦꯜ ꯈꯣꯏꯖꯦꯜ ꯇꯤꯟꯅꯕ ꯋꯥꯉꯥꯡ ꯁꯉꯥꯡ ꯐꯖꯅ ꯉꯥꯡꯅꯕ ꯕꯦꯕꯥꯔ ꯊꯛꯁꯤ ꯈꯥꯁꯤ ꯅꯥꯏꯅ ꯆꯠꯃꯤꯟꯅꯕ ꯑꯗꯨꯒꯨꯝꯕꯗꯣ ꯄꯤꯝꯖꯩ ꯑꯗꯨ ꯅꯠꯇ꯭ꯔꯒ

ꯑꯀꯣꯏꯕꯗ ꯁꯨꯝ ꯌꯦꯡꯉꯛꯄꯗ ꯑꯁꯪ ꯑꯃꯥꯟ ꯎꯕ ꯃꯤꯠ ꯅꯥ ꯅꯨꯡꯉꯥꯏꯍꯟꯕ ꯑꯁꯤꯅ ꯈ꯭ꯋꯥꯏꯗꯒꯤ ꯄꯥꯝꯖꯕ ꯑꯣꯏ ꯑꯌꯥꯛ ꯑꯔꯥꯛꯄ ꯎꯕꯁꯤꯗꯤ ꯀꯌꯥ ꯅꯨꯡꯉꯥꯏꯇꯦ ꯑꯁꯪ ꯑꯃꯥꯟ ꯐꯖꯔꯒ ꯑꯔꯨ ꯑꯍꯦꯟꯕ ꯎꯕꯁꯤꯅ ꯄꯥꯝꯖꯕ ꯍꯦꯜꯂꯦ ꯐꯖꯕꯁꯨ ꯍꯦꯜꯂꯦ ꯑꯩꯒꯤ ꯋꯥꯈꯜꯂꯣꯟꯗꯗꯤ